ꯃꯅꯤꯄꯨꯔꯤ ꯂꯣꯟ ꯑꯁꯤ ꯏꯪꯂꯤꯁ ꯑꯃꯁꯨꯡ ꯁꯪꯁꯀ꯭ꯔꯤꯠꯅ ꯌꯥꯝꯅ ꯂꯣꯟꯌꯥꯟ ꯑꯣꯏꯅ ꯌꯥꯎꯁꯤꯜꯂꯛꯄ ꯌꯥꯝꯅ ꯌꯥꯎꯔꯦ ꯍꯥꯏꯕꯗꯤ ꯑꯩꯈꯣꯏꯒꯤ ꯂꯣꯟꯁꯤꯡ ꯑꯁꯤꯗ ꯌꯥꯝꯅ ꯂꯣꯟꯌꯥꯟ ꯌꯥꯎꯕ ꯑꯦꯛꯖꯥꯝꯄꯜ ꯑꯣꯏꯅ ꯍꯥꯏꯔꯕꯗ ꯑꯩꯈꯣꯏꯒꯤ ꯃꯃꯥ ꯕꯕꯥ ꯑꯗꯨꯗꯒꯤ ꯄꯥꯕꯨꯡ ꯁꯤꯒꯨꯝꯕ ꯃꯌꯥꯝꯁꯤ ꯏꯃꯥ ꯕꯕꯥ ꯍꯥꯏꯅ ꯂꯩꯕꯁꯦ ꯁꯦꯡꯅ ꯂꯣꯟꯊꯣꯛꯄꯤꯗꯕ ꯑꯁꯤꯒꯨꯝꯕ ꯃꯌꯥꯝ ꯂꯩꯕꯅ ꯑꯩꯈꯣꯏꯒꯤ ꯃꯩꯇꯩꯂꯣꯟ ꯃꯅꯤꯄꯨꯔꯤ ꯂꯣꯟ ꯑꯁꯦ ꯅꯣꯡꯃ ꯅꯣꯡꯃꯒꯤ ꯁꯨꯝ ꯂꯩꯈꯥ ꯇꯥꯔꯛꯑꯦ ꯑꯁꯤꯅ ꯃꯔꯝ ꯑꯣꯏꯔꯒ ꯍꯧꯒꯠꯂꯛꯂꯤꯕ ꯅꯍꯥꯔꯣꯜꯁꯤꯡꯁꯤꯗ ꯈꯪꯍꯟꯕ ꯑꯃ ꯃꯊꯧ ꯇꯥꯏ ꯈꯪꯍꯟꯅꯕ ꯃꯊꯧ ꯇꯥꯕ ꯊꯕꯛꯁꯤꯡꯒꯤ ꯃꯅꯨꯡꯗ ꯀꯝꯄꯤꯇꯤꯁꯟꯒꯨꯝꯕ ꯅꯠꯇ꯭ꯔꯒ ꯃꯌꯥꯝ ꯇꯤꯟꯕ ꯑꯍꯟꯁꯤꯡ ꯅꯠꯇ꯭ꯔ ꯑꯍꯟꯗꯒꯤ ꯆꯤꯡꯉꯒ ꯅꯍꯥ ꯄꯨꯟꯅ ꯒ꯭ꯌꯥꯟ ꯇꯥꯃꯤꯟꯅꯕ ꯍꯥꯏꯕ ꯑꯃ ꯆꯪꯏ ꯍꯥꯏꯕꯗꯤ ꯌꯨꯝꯗ ꯍꯧꯒꯠꯂꯛꯏꯕ ꯑꯉꯥꯡꯁꯤꯡꯁꯤꯗꯤ ꯑꯍꯟꯗꯒꯤ ꯃꯇꯧ ꯇꯝꯃꯦ ꯍꯥꯏꯅꯩ ꯑꯗꯨꯅ ꯑꯉꯥꯡꯁꯤꯡ ꯑꯗꯨꯗ ꯂꯣꯟꯌꯥꯟꯁꯤꯡꯗꯣ ꯇꯥꯛꯄꯤꯗꯕ ꯍꯥꯏꯕ ꯃꯇꯝꯗ ꯑꯉꯥꯡꯗꯨꯅ ꯂꯐꯣꯏ ꯆꯥꯒꯦ ꯍꯥꯏꯕ ꯃꯇꯝꯗ ꯑꯍꯟꯁꯤꯡꯅ ꯍꯦꯛꯇ ꯂꯥꯏꯔꯤꯛ ꯍꯩꯅꯕꯅꯤ ꯍꯥꯏꯗꯨꯅ ꯕꯅꯥꯅꯥ ꯆꯥꯒꯦ ꯒꯨꯝꯕ ꯍꯥꯏꯖꯤꯟꯕ ꯑꯦꯄꯜ ꯆꯥꯒꯦꯒꯨꯝꯕ ꯍꯥꯏꯖꯤꯟꯕ ꯃꯁꯤꯒꯨꯝꯕ ꯃꯔꯝ ꯑꯗꯨꯗꯒꯤ ꯃꯃꯥ ꯃꯄꯥꯅ ꯅꯨꯡꯁꯤꯔꯤꯅꯦꯅ ꯇꯝꯕꯤꯕ ꯃꯇꯝꯗ ꯏꯃꯥ ꯕꯕꯥ ꯍꯥꯏꯕ ꯃꯅꯤꯄꯨꯔꯤꯒꯤ ꯂꯣꯟ ꯅꯨꯡꯁꯤꯕ ꯑꯁꯤ ꯀꯧꯍꯟꯗꯕꯤꯗ ꯆꯥꯎꯈꯠꯂꯛꯏꯅꯤ ꯁꯪꯁꯀ꯭ꯔꯤꯠ ꯂꯣꯟꯒꯤ ꯑꯁꯣꯝꯒꯤ ꯋꯥ ꯂꯣꯟꯁꯤꯡꯁꯦ ꯄꯥꯕꯨꯡ ꯅꯠꯇ꯭ꯔꯒꯅ ꯃꯃꯥ ꯄꯄꯥ ꯃꯣꯝ ꯗꯦꯠ ꯁꯨꯃꯥꯏꯅ ꯇꯧꯕ ꯁꯤꯅ ꯃꯔꯝ ꯑꯣꯏꯔꯒ ꯍꯧꯒꯠꯂꯛꯏꯕꯁꯤꯡꯁꯤꯅ ꯅꯣꯡꯃ ꯅꯣꯡꯃꯒꯤ ꯁꯨꯝ ꯑꯩꯈꯣꯏꯒꯤ ꯂꯣꯟ ꯑꯁꯦ ꯂꯩꯈꯥ ꯇꯥꯍꯜꯂꯛꯄ ꯀꯔꯤꯒꯨꯝꯕ ꯁꯤꯗ ꯂꯣꯟꯁꯤꯡ ꯑꯁꯤꯗ ꯑꯩꯈꯣꯏꯒꯤ ꯂꯣꯟꯌꯥꯟꯁꯤꯡ ꯑꯁꯦ ꯁꯤꯖꯤꯟꯅꯍꯟꯗꯅ ꯍꯧꯒꯠꯂꯛꯏꯕ ꯑꯃꯗꯤ ꯍꯧꯈ꯭ꯔꯕꯁꯤꯡ ꯄꯨꯟꯅ ꯒ꯭ꯌꯥꯟ ꯇꯥꯃꯤꯟꯅꯔꯒ ꯇꯞꯅ ꯇꯞꯅ ꯁꯦꯝꯗꯣꯛꯍꯧꯕ ꯇꯥꯔꯒꯗꯤ ꯑꯩꯈꯣꯏꯒꯤ ꯂꯣꯟ ꯑꯁꯤꯁꯨ ꯂꯣꯏꯅ ꯂꯣꯟꯌꯥꯟ ꯌꯥꯎꯗꯕ ꯑꯃꯗꯤ ꯃꯔꯣꯝꯗꯣꯝ ꯑꯗꯨꯝ ꯂꯦꯞꯄ ꯉꯝꯕ ꯂꯣꯟ ꯑꯃ ꯑꯣꯏꯒꯅꯤ ꯑꯗꯨꯅ ꯃꯔꯝ ꯑꯣꯏꯔꯒ ꯑꯈꯣꯏꯅ ꯍꯧꯒꯠꯂꯛꯏꯕ ꯅꯍꯥꯔꯣꯜꯁꯤꯡꯁꯤꯗ ꯍꯥꯏꯅꯤꯡꯕꯗꯤ ꯂꯣꯟ ꯑꯃ ꯂꯣꯟꯕ ꯃꯇꯝꯗ ꯄꯤꯛꯂꯤꯉꯩꯗꯒꯤ ꯍꯧꯔꯒ ꯆꯥꯎꯔ ꯐꯥꯎꯕ ꯑꯩꯈꯣꯏ ꯏꯃꯥ ꯑꯩꯈꯣꯏꯒꯤ ꯃꯅꯤꯄꯨꯔꯤ ꯂꯣꯟ ꯑꯁꯤꯗꯪ ꯁꯤꯖꯤꯟꯅꯕ ꯑꯇꯣꯞꯄ ꯂꯣꯟ ꯁꯤꯖꯤꯟꯅꯗꯕ ꯁꯤ ꯍꯩꯅꯕꯤ ꯊꯝꯕ ꯑꯦꯛꯖꯥꯝꯄꯜ ꯑꯣꯏꯅ ꯍꯥꯏꯔꯕꯗ ꯑꯩꯈꯣꯏꯒꯤ ꯌꯨꯝꯗ ꯁꯤꯖꯤꯟꯅꯕ ꯑꯦꯅꯤ ꯄꯣꯠ ꯑꯃ ꯍꯦꯛꯇ ꯑꯩꯈꯣꯏꯅ ꯁꯤꯖꯤꯟꯅꯕ ꯃꯇꯝꯗ ꯂꯣꯟꯌꯥꯟ ꯍꯥꯏꯕꯁꯦ ꯂꯧꯊꯣꯛꯅꯕ ꯍꯣꯠꯅꯕ ꯌꯨꯝꯗ ꯁꯤꯖꯤꯟꯅꯕ ꯄꯣꯠꯇ ꯍꯥꯏꯔꯒꯅ ꯑꯉꯥꯡꯗ ꯅꯨꯡꯁꯤꯔꯤꯅꯦꯅ ꯆꯥꯒꯦ ꯊꯛꯀꯦ ꯍꯥꯏꯕꯁꯤ ꯐꯥꯎꯕ ꯑꯣꯟꯅ ꯇꯩꯅꯕꯗ ꯏꯪꯂꯤꯁꯇ ꯍꯥꯏꯍꯟꯕꯤꯕ ꯁꯤ ꯌꯥꯝꯅ ꯁꯣꯏꯕꯅꯤ ꯑꯩꯈꯣꯏꯒꯤ ꯂꯣꯟ ꯑꯁꯤ ꯃꯨꯊꯠꯄꯒ ꯆꯞ ꯃꯥꯅꯩ ꯃꯁꯤꯒꯨꯝꯕꯁꯦ ꯇꯧꯕꯤꯗꯕ ꯁꯤꯒꯨꯝꯕ ꯃꯌꯥꯝꯁꯤꯡꯁꯤꯗꯒꯤ ꯑꯍꯟꯗꯨꯅ ꯒ꯭ꯌꯥꯟ ꯇꯥꯐꯝ ꯊꯣꯛꯄ ꯑꯗꯨꯅ ꯂꯣꯟ ꯑꯃ ꯍꯤꯡꯅꯕ ꯍꯣꯠꯅꯕꯗ ꯂꯩꯔꯤꯕ ꯃꯅꯤꯄꯨꯔꯤꯁꯤꯡ ꯍꯥꯏꯕꯗꯤ ꯃꯩꯇꯩꯂꯣꯟꯁꯦ ꯍꯤꯡꯅꯕ ꯍꯣꯠꯅꯕꯗ ꯄꯨꯅꯃꯛ ꯑꯩꯈꯣꯏ ꯄꯨꯅꯃꯛ ꯍꯣꯠꯅꯕ ꯃꯊꯧ ꯇꯥꯏ ꯑꯗꯨꯅ ꯃꯔꯝ ꯑꯣꯏꯔꯒ ꯃꯈꯥ ꯇꯥꯅ ꯍꯧꯔꯛꯏꯁꯤꯡꯁꯤꯗ ꯑꯩꯈꯣꯏꯅ ꯒ꯭ꯌꯥꯟ ꯇꯥꯅ ꯇꯥꯛꯄꯤ ꯇꯝꯕꯤꯕ ꯑꯃ ꯆꯪꯏ ꯃꯈꯣꯏꯗ ꯁ꯭ꯀꯨꯜꯗ ꯑꯗꯨꯗꯒꯤ ꯁ꯭ꯀꯨꯜ ꯍꯥꯏꯕ ꯃꯇꯝꯗ ꯃꯍꯩꯁꯪ ꯑꯁꯨꯝꯕ ꯀ꯭ꯂꯥꯁ ꯍꯥꯏꯕ ꯃꯇꯝꯗ ꯃꯍꯩꯒꯤ ꯊꯥꯛ ꯁꯨꯃꯥꯏꯅ ꯇꯝꯕꯤꯔꯒꯗꯤ ꯍꯧꯒꯠꯂꯛꯏꯕ ꯑꯉꯥꯡꯁꯤꯡꯁꯤꯗ ꯁꯣꯏꯗꯅꯕ ꯃꯩꯇꯩ ꯂꯣꯟ ꯑꯁꯦ ꯂꯣꯏꯅ ꯂꯣꯟꯌꯥꯟ ꯂꯧꯊꯣꯛꯄ ꯂꯣꯟꯌꯥꯟ ꯌꯥꯎꯗꯕ ꯍꯥꯏꯕꯗꯨ ꯁꯣꯏꯗꯅ ꯑꯣꯏꯗꯅꯤ